ꯅꯣꯡꯃꯥ ꯑꯩꯅ ꯑꯩꯒꯤ ꯀꯥꯔ ꯑꯗꯨ ꯌꯥꯈꯤꯗꯗꯨꯅ ꯋꯥꯛꯁꯣꯞꯇ ꯁꯦꯝꯕ ꯆꯠꯂꯤ ꯃꯇꯝ ꯑꯗꯨꯗ ꯋꯥꯛꯁꯣꯞꯀꯤ ꯅꯨꯄꯥ ꯑꯗꯨꯅ ꯁꯦꯝꯕꯤꯔꯒꯦ ꯍꯥꯏꯗꯨꯅ ꯑꯩꯕꯨ ꯃꯐꯝ ꯑꯃꯗ ꯐꯝꯍꯜꯂꯒ ꯂꯩ ꯃꯍꯥꯛꯅ ꯒꯥꯔꯤꯗꯨ ꯁꯦꯝꯕ ꯍꯧꯔꯛꯏ ꯒꯥꯔꯤ ꯑꯗꯨꯒꯤ ꯃꯈꯥꯗ ꯃꯍꯥꯛꯅ ꯍꯤꯞꯊꯔꯒ ꯀꯔꯤ ꯀꯔꯤ ꯌꯥꯗ꯭ꯔꯤꯕꯅꯣ ꯍꯥꯏꯗꯨꯅ ꯆꯦꯛ ꯇꯧꯔꯛꯏ ꯃꯇꯝ ꯑꯗꯨꯗ ꯃꯍꯥꯛꯅ ꯌꯥꯗꯕ ꯄꯣꯏꯟ ꯑꯗꯨ ꯈꯪꯂꯗꯨꯅ ꯍꯤꯞꯊꯔꯒ ꯒꯥꯔꯤ ꯑꯗꯨ ꯁꯦꯝꯅꯕ ꯈꯨꯠꯂꯥꯏꯁꯤꯡ ꯄꯨꯗꯨꯅ ꯃꯈꯥꯗ ꯍꯤꯞꯊꯈ꯭ꯔꯦ ꯃꯇꯝꯗꯨꯗ ꯃꯍꯥꯛꯅ ꯃꯍꯥꯛꯀꯤ ꯋꯥꯛꯁꯣꯞ ꯑꯗꯨꯗ ꯊꯕꯛ ꯁꯨꯕ ꯌꯥꯎꯕ ꯑꯉꯥꯡ ꯑꯃꯗ ꯅꯨꯄꯥ ꯃꯆꯥ ꯒꯥꯔꯤ ꯑꯁꯤ ꯏꯁꯇꯥꯠ ꯑꯃꯨꯛꯇ ꯇꯧꯔꯛꯎ ꯍꯥꯏꯗꯨꯅ ꯍꯥꯏꯔꯛꯈꯤ ꯅꯨꯄꯥ ꯃꯆꯥ ꯑꯗꯨꯅ ꯆꯪꯁꯤꯜꯂꯒ ꯏꯁꯇꯥꯠ ꯇꯧꯅꯕ ꯍꯣꯠꯅꯈꯤ ꯑꯗꯨꯕꯨ ꯃꯍꯥꯛꯅ ꯏꯁꯇꯥꯠ ꯇꯧꯔꯛꯂꯒꯦ ꯁꯥꯔ ꯍꯥꯏꯅ ꯍꯪꯍꯧꯗꯕꯅ ꯃꯔꯝ ꯑꯣꯏꯔꯒ ꯃꯍꯥꯛꯅ ꯃꯦꯀꯥꯅꯤꯛꯁ ꯑꯗꯨꯅ ꯏꯁꯀ꯭ꯔꯤꯌꯨ ꯂꯧꯊꯣꯛꯂꯤꯉꯩ ꯃꯇꯝꯗ ꯅꯨꯄꯥ ꯃꯆꯥ ꯑꯗꯨꯅ ꯏꯁꯇꯥꯠ ꯇꯧꯈꯤ ꯃꯇꯝꯗꯨꯗ ꯃꯍꯥꯛꯅ ꯂꯩꯊꯣꯛꯂꯤꯕ ꯏꯁꯀ꯭ꯔꯤꯌꯨ ꯑꯗꯨ ꯅꯥꯟꯊꯣꯔꯛꯂꯒ ꯃꯍꯥꯛꯀꯤ ꯃꯃꯤꯠꯇ ꯄꯥꯟꯈꯤ ꯃꯍꯥꯛꯀꯤ ꯃꯃꯤꯠꯇ ꯄꯥꯟꯕ ꯑꯗꯨꯅ ꯃꯔꯝ ꯑꯣꯏꯔꯒ ꯃꯦꯀꯥꯅꯤꯛꯁ ꯑꯗꯨ ꯌꯥꯝ ꯊꯤꯅ ꯁꯣꯛꯈꯤ ꯑꯃꯁꯨꯡ ꯏ ꯇꯥꯈꯤ ꯃꯍꯥꯛ ꯌꯥꯝꯅ ꯀꯟꯅ ꯂꯥꯎ ꯈꯣꯡꯕ ꯇꯧꯔꯛꯏ ꯆꯩꯅꯥ ꯈꯥꯡꯅꯕ ꯍꯣꯠꯅꯕꯗ ꯃꯇꯝꯗꯨꯗ ꯑꯩꯈꯣꯏ ꯃꯌꯥꯝ ꯆꯪꯗꯨꯅ ꯃꯍꯥꯛꯄꯨ ꯍꯣꯁꯄꯤꯇꯥꯜꯗ ꯄꯨꯅꯕ ꯍꯣꯠꯅꯩ ꯍꯣꯁꯄꯤꯇꯥꯟ ꯌꯧꯔꯕ ꯃꯇꯨꯡꯗ ꯗꯣꯛꯇꯔ ꯑꯗꯨꯅ ꯌꯥꯝꯅ ꯐꯔꯦ ꯅꯈꯣꯏꯅ ꯌꯥꯝꯅ ꯊꯨꯅ ꯄꯨꯔꯛꯄꯁꯤ ꯈꯔ ꯆꯣꯟꯊꯔꯝꯂꯕ ꯑꯗꯤ ꯆꯣꯟꯊꯔꯃꯂꯕꯗꯤ ꯃꯍꯥꯛꯀꯤ ꯃꯃꯤꯠ ꯑꯁꯤ ꯎꯕꯒꯤ ꯆꯥꯟꯁ ꯅꯦꯝꯒꯅꯤ ꯍꯥꯏꯗꯨꯅ ꯍꯥꯏꯔꯛꯈꯤ ꯑꯩꯈꯣꯏ ꯌꯥꯝꯅ ꯄꯥꯈꯠꯈꯤ ꯑꯃꯁꯨꯡ ꯏꯁꯣꯔ ꯈꯨꯔꯨꯝꯈꯤ ꯃꯍꯥꯛꯀꯤ ꯃꯃꯤꯠ ꯑꯁꯤ ꯐꯍꯟꯕꯤꯌꯨ ꯑꯃꯨꯛ ꯍꯟꯅ ꯎꯕ ꯉꯝꯍꯟꯕꯤꯌꯨ ꯍꯥꯏꯗꯨꯅ ꯂꯥꯛꯂꯤꯕ ꯋꯥꯐꯝꯗꯤ ꯑꯉꯥꯡꯁꯤꯡꯅ ꯊꯕꯛ ꯃꯐꯝꯗ ꯊꯕꯛ ꯁꯨꯕ ꯑꯁꯤ ꯌꯥꯝꯅ ꯈꯨꯗꯣꯡ ꯊꯤꯅꯤꯡꯉꯥꯏꯅꯤ ꯃꯔꯝ ꯑꯗꯨꯅ ꯃꯃꯥ ꯃꯄꯥ ꯃꯆꯤꯟ ꯃꯅꯥꯎꯁꯤꯡꯅ ꯑꯉꯥꯡꯁꯤꯡꯕꯨ ꯊꯕꯛꯇ ꯊꯕꯛ ꯁꯨꯍꯟꯕꯤꯔꯣꯏꯗꯕꯅꯤ ꯑꯃꯁꯨꯡ ꯃꯇꯧ ꯀꯔꯝꯅ ꯂꯣꯏꯅꯒꯗꯒꯦ ꯃꯇꯧ ꯀꯔꯝꯅ ꯊꯕꯛ ꯁꯨꯒꯗꯒꯦ ꯍꯥꯏꯕꯒꯤ ꯇ꯭ꯔꯦꯅꯤꯡꯁꯨ ꯇꯝꯕꯤꯒꯗꯕꯅꯤ ꯊꯕꯛ ꯁꯨꯕꯒꯤ ꯗꯔꯀꯥꯔ ꯑꯣꯏꯔꯕꯁꯨ ꯑꯗꯨꯕꯨ ꯌꯥꯔꯤꯕ ꯃꯈꯩꯗꯤ ꯑꯉꯥꯡꯁꯤꯡꯕꯨ ꯊꯕꯛꯇ ꯁꯤꯖꯤꯟꯅꯔꯣꯏꯗꯕꯅꯤ ꯑꯉꯥꯡꯁꯤꯡ ꯊꯕꯛꯇ ꯁꯤꯖꯤꯟꯅꯕ ꯍꯥꯏꯕꯁꯤ ꯈꯨꯗꯣꯡ ꯊꯤꯅꯤꯡꯉꯥꯏꯒꯤ ꯁꯔꯨꯛ ꯑꯃꯁꯨ ꯑꯣꯏ